ꯑꯩꯈꯣꯏꯅ ꯂꯥꯏ ꯍꯔꯥꯎꯕ ꯃꯇꯝꯗ ꯂꯥꯏ ꯈꯨꯔꯝꯕ ꯑꯁꯤ ꯑꯀꯛꯅꯅ ꯄꯥꯡꯊꯣꯛꯏ ꯑꯃꯁꯨꯡ ꯏꯅꯥꯠꯀꯤ ꯑꯣꯏꯕ ꯐꯤꯖꯦꯠ ꯆꯛꯆꯥ ꯁꯦꯠꯇꯨꯅ ꯂꯥꯏ ꯈꯨꯔꯝꯃꯤ ꯑꯗꯨꯒ ꯂꯥꯏ ꯈꯨꯔꯝꯃꯤ ꯑꯗꯨꯒ ꯑꯁꯦꯡ ꯑꯃꯥꯟ ꯀꯌꯥ ꯈꯥꯏꯗꯨꯅ ꯄꯥꯡꯊꯣꯛꯄꯁꯨ ꯇꯧꯋꯤ